ꯑꯩꯅ ꯑꯩꯒꯤ ꯏꯀꯨꯡꯒꯤꯗꯃꯛꯇ ꯍꯛꯆꯥꯡ ꯐꯅꯕ ꯁꯦꯝꯕ ꯃꯊꯦꯜꯁꯤꯡ ꯑꯗꯨꯗꯤ ꯁꯪꯒꯣꯝ ꯀꯣꯝꯄ꯭ꯂꯦꯟ ꯀꯣꯐꯤ ꯕꯅꯅꯥ ꯁꯦꯛ ꯑꯆꯥꯔ ꯁꯪꯒꯣꯝ ꯑꯁꯤꯅ ꯑꯉꯥꯡꯁꯤꯡꯗ ꯀꯥꯟꯅꯕ ꯌꯥꯝꯅ ꯄꯤ ꯂꯣꯏꯅꯅ ꯃꯈꯣꯏꯕꯨ ꯌꯥꯝꯅ ꯃꯁꯥ ꯃꯎ ꯐꯍꯟꯂꯤ ꯀꯣꯝꯄ꯭ꯂꯦꯟ ꯑꯁꯤꯅ ꯄꯤꯛꯏꯉꯩꯗ ꯑꯉꯥꯡꯗ ꯄꯤꯊꯛꯄ ꯃꯇꯝꯗ ꯃꯥꯒꯤ ꯕ꯭ꯔꯦꯟ ꯂꯥꯡ ꯌꯥꯝꯅ ꯁꯔꯚ ꯑꯣꯏ ꯍꯥꯏ ꯑꯆꯥꯔ ꯂꯥꯏꯔꯤꯛ ꯂꯥꯏꯁꯨ ꯄꯥꯔꯛꯄ ꯃꯇꯝꯗ ꯇꯨꯝꯅꯤꯡꯉꯛꯄ ꯅꯨꯡꯊꯤꯜ ꯇꯨꯝꯃꯨꯔꯒ ꯍꯧꯔꯛꯄꯗ ꯇꯟꯕꯒꯨꯝꯕ ꯇꯧꯔꯛꯄ ꯃꯇꯝꯗ ꯑꯆꯥꯔ ꯑꯁꯤ ꯈꯔ ꯆꯥꯕꯗ ꯑꯗꯨꯝ ꯈꯔꯗꯤ ꯀꯥꯟꯅꯩ ꯀꯣꯐꯤ ꯆꯥꯒꯨꯝꯅ ꯑꯗꯨꯝ ꯊꯛꯄ ꯌꯥꯏ